ꯑꯩꯈꯣꯏꯅ ꯃꯊꯪꯒꯤ ꯃꯤꯔꯣꯜꯗ ꯄꯨꯋꯥꯔꯤꯒꯤ ꯋꯥꯔꯤꯁꯤ ꯌꯥꯝꯅ ꯃꯔꯨ ꯑꯣꯏꯕ ꯍꯥꯏꯇꯥꯔꯦ ꯀꯃꯥꯏꯅ ꯃꯔꯨ ꯑꯣꯏꯒꯦ ꯍꯥꯏꯕ ꯇꯥꯔꯒꯗꯤ ꯑꯩꯈꯣꯏꯒꯤ ꯏꯄꯥ ꯏꯄꯨꯅ ꯊꯝꯕꯤꯔꯝꯕ ꯍꯥꯟꯅ ꯊꯥꯏꯅꯒꯤ ꯑꯔꯤꯕ ꯍꯧꯅ ꯂꯣꯟꯆꯠ ꯑꯗꯒꯤ ꯂꯝꯆꯠ ꯕꯦꯕꯥꯔ ꯑꯗꯒꯤ ꯑꯩꯈꯣꯏꯒꯤ ꯆꯠꯅꯕꯤ ꯍꯥꯏꯕꯁꯤꯃ ꯑꯗꯒꯤ ꯁꯤ ꯑꯃ ꯂꯤꯗ꯭ꯔꯒꯗꯤ ꯑꯩꯈꯣꯏꯒꯤ ꯍꯧꯔꯛꯏꯕ ꯑꯉꯥꯡꯁꯤꯡꯁꯤꯅ ꯀꯔꯤꯝꯇ ꯈꯪꯉꯔꯣꯏ ꯍꯥꯏꯕꯗꯤ ꯑꯩꯒꯤ ꯄꯣꯛꯄꯤꯕ ꯏꯄꯥ ꯏꯄꯨꯗꯨꯅ ꯑꯩꯁꯤ ꯁꯨꯃꯥꯏꯅ ꯇꯧꯕꯤꯔꯝꯃꯤ ꯁꯤ ꯊꯝꯕꯤꯔꯝꯃꯤ ꯑꯗꯒꯤ ꯁꯤ ꯂꯣꯟꯆꯠꯁꯤ ꯆꯠꯂꯤ ꯑꯗꯒꯤ ꯍꯥꯏꯕꯗꯤ ꯍꯥꯏꯕꯅ ꯆꯤꯡꯕ ꯑꯗꯒꯤ ꯃꯥꯒꯤ ꯀꯩꯅꯣ ꯁꯤꯡꯁꯦ ꯂꯣꯏꯅ ꯍꯥꯏꯕꯤꯕ ꯇꯥꯛꯄꯤꯕ ꯑꯃ ꯌꯥꯝ ꯗꯔꯀꯥꯔ ꯑꯣꯏ ꯑꯗꯨ ꯈꯪꯗ꯭ꯔꯒꯗꯤ ꯑꯩꯈꯣꯏꯒꯤ ꯍꯧꯔꯛꯐꯝ ꯍꯥꯏꯕꯗꯤ ꯍꯧꯔꯛꯐꯝ ꯈꯪꯗꯕ ꯍꯥꯏꯕꯗꯣ ꯑꯣꯏꯗꯣꯏꯅꯦꯕ ꯑꯗꯨꯗꯨꯅ ꯉꯁꯥꯏꯒꯤ ꯑꯩꯈꯣꯏꯒꯤ ꯍꯧꯔꯛꯄꯒꯤ ꯄꯨꯋꯥꯔꯤ ꯑꯗꯒꯤ ꯋꯥꯔꯤ ꯁꯤꯡꯁꯦ ꯑꯗꯨ ꯍꯧꯔꯛꯏꯕ ꯃꯤꯔꯣꯜꯁꯤꯡꯗ ꯈꯪꯍꯟꯕ ꯑꯃ ꯌꯥꯝ ꯗꯔꯀꯥꯔ ꯑꯣꯏꯌꯦ ꯑꯗꯨꯒ ꯑꯩꯈꯣꯏꯒꯤ ꯑꯉꯥꯡꯁꯤꯡꯅꯁꯨ ꯈꯪꯖꯍꯧꯔꯒꯗꯤ ꯃꯊꯪꯒꯤ ꯃꯤꯔꯣꯜ ꯃꯤꯔꯣꯜꯗ ꯉꯁꯥꯏꯒꯤ ꯀꯥꯏꯗꯅ ꯐꯖꯅ ꯃꯥꯒꯤ ꯃꯩꯇꯩꯒꯤ ꯑꯣꯏꯕ ꯑꯗꯒꯤ ꯑꯩꯈꯣꯏꯒꯤ ꯆꯠꯅꯕꯤ ꯍꯥꯏꯕꯗꯤ ꯍꯥꯟꯅꯒꯤ ꯄꯨꯋꯥꯔꯤ ꯁꯤꯡꯁꯦ ꯀꯥꯏꯗꯅ ꯑꯗꯨꯝ ꯆꯠꯄ ꯉꯝꯅꯕꯒꯤ ꯃꯗꯨ ꯈꯪꯅꯅꯕ ꯑꯩꯈꯣꯏꯅ ꯍꯥꯏꯕꯤꯔꯝꯕ ꯇꯥꯛꯄꯤꯕ ꯌꯥꯝ ꯗꯔꯀꯥꯔ ꯑꯣꯏꯌꯦꯅ ꯂꯧꯖꯩ